ꯑꯣ ꯁꯤꯁꯦ ꯈꯣꯡꯎꯞ ꯌꯣꯟꯕ ꯑꯪꯀꯜꯗꯨ ꯅꯠꯇ꯭ꯔꯣ ꯑꯣ ꯀꯛꯆꯤꯡ ꯕꯥꯖꯥꯔꯗꯨꯅ ꯑꯣ ꯑꯩꯁꯦ ꯑꯉꯥꯡꯒꯤ ꯈꯣꯡꯎꯞ ꯑꯃ ꯍꯪꯒꯦ ꯇꯧꯕꯅꯦꯕ ꯑꯥ ꯑꯉꯥꯡꯒꯤ ꯁ꯭ꯀꯨꯜꯒꯤ ꯌꯨꯅꯤꯐꯣꯔ꯭ꯃꯒꯤ ꯁꯥꯏꯖ ꯊ꯭ꯔꯤꯗ ꯂꯩꯒꯗ꯭ꯔꯥꯅ ꯑꯣ ꯑꯗꯨꯗꯤ ꯑꯪꯀꯜ ꯍꯌꯦꯡꯁꯦ ꯂꯧꯕ ꯂꯥꯛꯀꯦ ꯇꯧꯕꯅꯦ ꯑꯗꯨ ꯄꯨꯡ ꯗꯨꯀꯥꯟꯁꯦ ꯄꯨꯡ ꯀꯌꯥꯗ ꯍꯥꯡꯕꯤꯒꯦ ꯑꯣ ꯐꯔꯦ ꯐꯔꯦ ꯑꯪꯀꯜ ꯑꯣ ꯑꯥ ꯑꯥ ꯌꯥꯝ ꯅꯨꯡꯉꯥꯏꯖꯔꯦ